ꯑꯩꯈꯣꯏꯒꯤ ꯈꯨꯡꯒꯪꯒꯤ ꯑꯦꯔꯤꯌꯥꯗ ꯂꯩꯖꯕ ꯃꯤꯑꯣꯏꯁꯤꯡꯅ ꯁꯥꯟꯅꯕꯗꯤ ꯄꯥꯝꯖꯕ ꯑꯗꯨꯕꯨ ꯁꯥꯟꯅꯅꯤꯡꯕ ꯍꯥꯏꯗꯤ ꯃꯁꯥꯟꯅ ꯃꯈꯜ ꯃꯈꯜ ꯐꯨꯠꯕꯣꯜ ꯅꯠꯇ꯭ꯔꯒ ꯕꯣꯜ ꯁꯥꯟꯅꯅꯤꯡꯕ ꯀ꯭ꯔꯤꯀꯦꯠ ꯁꯥꯟꯅꯅꯤꯡꯕ ꯈꯨꯗꯤꯡꯃꯛ ꯃꯌꯥꯝ ꯁ꯭ꯄꯣꯔꯇ ꯃꯈꯜ ꯃꯈꯜ ꯁꯥꯟꯅꯅꯤꯡꯉꯥꯏꯒꯤ ꯃꯌꯥꯝ ꯂꯩ ꯑꯁꯤꯗ ꯑꯩꯈꯣꯏꯒꯤ ꯈꯨꯡꯒꯪꯗ ꯂꯩꯖꯔꯤꯕ ꯃꯤꯁꯤꯡꯁꯤꯅ ꯁꯥꯟꯅꯅꯤꯡꯕ ꯀꯌꯥ ꯂꯩꯔꯁꯨ ꯍꯥꯏꯗꯤ ꯐꯤꯜ ꯑꯃ ꯂꯩꯔꯕꯁꯨ ꯐꯤꯜꯗꯨꯒꯤ ꯃꯥꯒꯤ ꯐꯖꯅ ꯐꯖꯅ ꯁꯦꯝꯒꯠꯄꯤꯕ ꯍꯥꯏꯕꯗꯤ ꯁꯔꯥꯎꯗꯤꯡꯗꯒꯤ ꯌꯦꯡꯉꯒ ꯐꯖꯅ ꯁꯥꯟꯅꯕꯗ ꯁꯣꯛꯇꯅꯤꯡꯉꯥꯏꯒꯤ ꯃꯑꯣꯡꯗ ꯇꯧꯕꯤꯕ ꯍꯥꯏꯕꯗꯨ ꯐꯖꯅ ꯇꯧꯕ ꯇꯧꯕꯤꯗꯦ ꯍꯥꯏꯕꯗꯤ ꯈꯨꯡꯒꯪ ꯑꯃ ꯑꯣꯏꯕꯅꯤꯅ ꯑꯗꯒꯤ ꯁꯥꯟꯅꯔꯣꯏꯁꯤꯡꯁꯤꯁꯨ ꯁꯥꯟꯅꯒꯦ ꯍꯥꯏꯔꯕꯗꯤ ꯀꯩꯀꯩ ꯃꯈꯜ ꯃꯈꯜ ꯃꯌꯥꯝ ꯑꯃ ꯆꯪꯉꯦ ꯃꯈꯣꯏꯅ ꯆꯥꯅꯤꯡꯉꯥꯏ ꯆꯤꯟꯖꯥꯛꯇ ꯑꯣꯏꯒꯦꯔꯥ ꯂꯩꯕꯗ ꯑꯃꯗꯤ ꯃꯈꯜ ꯃꯈꯜ ꯃꯣꯏꯒꯤ ꯆꯪꯗꯕ ꯌꯥꯗꯕ ꯃꯌꯥꯝ ꯑꯃ ꯂꯩ ꯁꯥꯟꯅꯒꯦ ꯍꯥꯏꯔꯗꯤ ꯄꯥꯡꯒꯟꯁꯤꯅ ꯁꯥꯟꯅꯔꯛꯀꯗꯕꯅꯤꯅ ꯍꯛꯆꯥꯡꯕꯨ ꯐꯖꯅ ꯊꯝꯕ ꯍꯥꯏꯕꯁꯤ ꯗꯔꯀꯥꯔ ꯑꯣꯏ ꯑꯗꯨꯅ ꯁꯤꯒꯨꯝꯕ ꯃꯌꯥꯝꯁꯦ ꯐꯪꯂꯛꯇꯕ ꯑꯗꯒꯤ ꯆꯥꯅꯉꯥꯏ ꯆꯤꯟꯖꯥꯛꯇ ꯋꯥꯠꯂꯛꯄ ꯈꯣꯂꯛꯄ ꯃꯌꯥꯝꯁꯤꯡꯁꯤꯅ ꯁꯥꯟꯅꯕ ꯈꯨꯗꯣꯡ ꯆꯥꯕ ꯌꯥꯝ ꯐꯪꯕ ꯉꯝꯕ ꯑꯣꯏꯗꯦ ꯑꯩꯈꯣꯏꯒꯤ ꯈꯨꯡꯒꯪ ꯑꯦꯔꯤꯌꯥꯁꯤꯗꯗꯤ